ꯎꯝ ꯍꯜꯂꯣ

ꯑꯥ ꯃꯥꯟꯅꯦ ꯃꯥꯟꯅꯦ

ꯑꯧ ꯌꯥꯅꯤ ꯌꯥꯅꯤ ꯁ꯭ꯀꯨꯜ ꯁꯨꯁ ꯅꯝꯕꯔ ꯀꯌꯥ ꯀꯌꯥ ꯀꯌꯥ ꯀꯌꯥ ꯅꯝꯕꯔ ꯁꯥꯏꯖ ꯀꯌꯥꯅꯣ

ꯑꯥ ꯑꯥ ꯍ꯭ꯋꯥꯏꯠꯀꯤ ꯑꯃꯒ ꯕ꯭ꯂꯦꯛꯀꯤ ꯑꯃ ꯑꯣꯏꯒꯗꯕ ꯑꯣ ꯃꯃꯟꯁꯦ ꯂꯨꯄꯥ ꯆꯥꯅꯤ ꯌꯥꯡꯈꯩ ꯄꯤꯕ ꯂꯩ ꯑꯗꯒꯤ ꯂꯨꯄꯥ ꯆꯍꯨꯝ ꯌꯥꯡꯈꯩ ꯄꯤꯕ ꯂꯩ ꯑꯗꯣ ꯂꯥꯛꯂꯒ ꯌꯦꯡꯕꯤꯔꯣ ꯁꯥꯏꯖꯇꯨꯁꯨ ꯀꯩꯅꯣ ꯇꯧꯕꯤꯔꯣ ꯑꯄꯥꯝꯕꯗꯣ ꯂꯧꯕꯤꯔꯣ ꯌꯥꯅꯤ ꯑꯥ ꯌꯥꯅꯤ ꯌꯥꯅꯤ ꯈꯔ ꯑꯗꯨꯝ ꯌꯦꯡꯂꯒ ꯄꯤꯔ ꯂꯣꯏꯔꯦ ꯀꯩꯅꯣ ꯗꯨꯀꯥꯟꯁꯦ ꯑꯈꯣꯏ ꯄꯨꯡ ꯃꯉꯥ ꯑꯗꯥꯏ ꯐꯥꯎ ꯑꯗꯨꯝ ꯍꯥꯡꯏ ꯅꯨꯡꯗꯥꯡ ꯋꯥꯏꯔꯝ ꯄꯨꯡ ꯃꯉꯥ ꯌꯥꯏꯌꯦ ꯌꯥꯏꯌꯦ ꯅꯣꯏ ꯑꯥ ꯑꯇꯩ ꯑꯇꯩ ꯂꯧꯅꯤꯡꯕ ꯁ꯭ꯀꯨꯜꯒꯤ ꯈꯣꯡꯎꯞ ꯂꯧꯗꯧꯕ ꯆꯄꯜ ꯂꯧꯗꯧꯕ ꯑꯗꯨꯝ ꯑꯩ ꯗꯨꯀꯥꯟꯁꯤꯗꯒꯤ ꯑꯗꯨꯝ ꯂꯥꯛꯄꯤꯎ ꯌꯥꯅꯤ ꯑꯗꯨꯝ ꯃꯃꯟꯗꯨ ꯌꯦꯡꯂꯒ ꯄꯤꯖꯒꯦ ꯑꯗ ꯁ꯭ꯀꯨꯜꯒꯤꯁꯨ ꯑꯗꯨꯝ ꯑꯣꯐꯔ ꯈꯔ ꯑꯗꯨꯝ ꯌꯦꯡꯂꯒ ꯄꯤꯒꯦ

ꯎꯝ ꯍꯣꯏ ꯌꯥꯏ ꯌꯥꯏ ꯌꯥꯏ ꯐꯅꯤ ꯐꯅꯤ ꯍꯣꯏ ꯍꯣꯏ ꯍꯣꯏ